ꯈꯨꯠ ꯈꯨꯠꯅ ꯂꯣꯟꯕ ꯐꯤ ꯍꯥꯏꯁꯦ ꯃꯇꯝ ꯌꯥꯝꯅ ꯆꯪꯉꯤ ꯑꯩꯈꯣꯏꯒꯤ ꯔꯦꯗꯤꯃꯦꯠ ꯍꯥꯏꯁꯤꯗꯤ ꯃꯦꯆꯤꯟꯅ ꯂꯣꯜꯂꯛꯄꯅꯤꯅ ꯅꯣꯡꯃꯗ ꯃꯌꯥꯝ ꯑꯃ ꯁꯥꯕ ꯌꯥꯈ꯭ꯔꯦ ꯈꯨꯠꯅ ꯂꯣꯟꯕ ꯍꯥꯏꯕꯁꯤꯗꯤ ꯑꯩꯈꯣꯏꯒꯤ ꯃꯇꯝ ꯌꯥꯝꯅ ꯆꯪꯕ ꯀꯣꯛ ꯌꯥꯝꯅ ꯊꯥꯗꯕ ꯑꯗꯨꯅꯤ ꯑꯗꯨꯅ ꯃꯈꯣꯏꯁꯤꯡ ꯑꯁꯤꯗ ꯃꯈꯣꯏꯁꯤꯡ ꯑꯁꯤꯅ ꯍꯦꯟꯅ ꯐꯩ ꯑꯗꯨꯒ ꯃꯃꯜꯁꯨ ꯍꯦꯟꯅ ꯇꯥꯡꯉꯤ ꯐꯁꯨ ꯐꯩ ꯔꯦꯗꯤꯃꯦꯠꯇꯒꯤ